ꯑꯩꯅ ꯂꯥꯟꯈꯤꯕ ꯑꯈꯟꯅꯅ ꯁꯤꯡꯅꯈꯤꯕ ꯅꯠꯇ꯭ꯔꯒ ꯄꯦꯟꯖꯈꯤꯗꯕ ꯐꯤꯔꯣꯜ ꯑꯃꯒꯤ ꯃꯇꯥꯡꯗ ꯑꯩ ꯉꯁꯤ ꯋꯥꯔꯤ ꯑꯃ ꯂꯤꯖꯒꯦ ꯃꯗꯨꯗꯤ ꯑꯩꯅ ꯑꯩꯒ ꯈ꯭ꯋꯥꯏꯗꯒꯤ ꯅꯛꯅꯕ ꯏꯃꯥꯟꯅꯕꯤ ꯑꯃꯒꯤ ꯀꯨꯔꯇꯤ ꯍꯥꯏꯕꯗꯤ ꯖꯤꯟꯁꯀ ꯁꯦꯠꯅꯅꯕ ꯅꯠꯇ꯭ꯔꯒꯅ ꯇ꯭ꯔꯥꯎꯖꯔꯒ ꯄꯥꯅꯅꯕ ꯀꯨꯔꯇꯤ ꯑꯃ ꯑꯩꯉꯣꯟꯗ ꯇꯨꯔꯛꯎ ꯍꯥꯏꯅ ꯃꯤꯇꯔ ꯑꯅꯤꯒꯤ ꯐꯤ ꯄꯤꯔꯛꯈꯤ ꯑꯗꯨꯕꯨ ꯐꯤ ꯑꯗꯨ ꯑꯩꯅ ꯇꯨꯕ ꯃꯇꯝꯗ ꯌꯥꯝꯅ ꯍꯩꯇ꯭ꯔꯤꯕ ꯃꯇꯝ ꯗ ꯑꯣꯏꯈꯤ ꯑꯗꯨꯅ ꯃꯔꯝ ꯑꯣꯏꯔꯒ ꯑꯩꯅ ꯐꯤ ꯑꯗꯨ ꯀꯛꯄ ꯃꯇꯝꯗ ꯈꯔ ꯄꯤꯛꯅ ꯃꯉꯣꯟꯗꯒꯤ ꯁꯥꯏꯖ ꯍꯟꯊꯅ ꯀꯛꯈ꯭ꯔꯦ ꯍꯥꯏꯕꯗꯤ ꯑꯩꯅ ꯀꯛꯄ ꯃꯇꯝꯗꯗꯤ ꯃꯉꯣꯟꯗꯒꯤ ꯑꯣꯟꯕ ꯐꯤ ꯑꯗꯨꯒꯤ ꯆꯥꯡ ꯑꯗꯨ ꯑꯗꯨꯝ ꯀꯛꯈꯤꯕ ꯃꯗꯨꯗꯒꯤ ꯍꯦꯟꯒꯠꯅ ꯀꯛꯍꯧꯗꯕꯅ ꯃꯔꯝ ꯑꯣꯏꯔꯒ ꯃꯉꯣꯟꯗ ꯐꯤ ꯑꯗꯨ ꯆꯤꯟꯕ ꯑꯣꯏꯅ ꯊꯣꯛꯈꯔꯦ ꯑꯗꯨꯅ ꯃꯔꯝ ꯑꯣꯏꯔꯒ ꯑꯩꯅ ꯐꯤ ꯑꯗꯨ ꯃꯉꯣꯟꯗ ꯄꯤꯔꯨꯕ ꯃꯇꯝꯗ ꯃꯉꯣꯟꯗ ꯆꯥꯗꯕ ꯑꯗꯨꯅ ꯃꯥꯅꯗꯤ ꯈ꯭ꯋꯥꯏꯗꯒꯤ ꯄꯥꯝꯖꯕ ꯐꯤ ꯑꯣꯏꯕ ꯑꯗꯨꯅ ꯃꯔꯝ ꯑꯣꯏꯔꯒ ꯑꯩꯉꯣꯟꯗ ꯌꯥꯝꯅ ꯁꯥꯎꯅꯤꯡꯕ ꯃꯉꯣꯟꯗ ꯐꯥꯎꯈꯤ ꯑꯗꯨꯅ ꯃꯔꯝ ꯑꯣꯏꯔꯒ ꯃꯥꯅ ꯃꯥꯒ ꯅꯛꯅꯕ ꯃꯃꯥꯟꯅꯕꯤ ꯑꯇꯣꯞꯄꯁꯤꯡꯗꯁꯨ ꯑꯩꯒꯤ ꯃꯇꯥꯡꯗ ꯐꯤ ꯇꯨꯒꯦ ꯍꯥꯏꯅ ꯂꯧꯈ꯭ꯔꯒ ꯆꯨꯝꯅ ꯇꯨꯔꯛꯇꯦ ꯁꯣꯏꯅ ꯇꯨꯔꯛꯏ ꯑꯁꯤꯒꯨꯝꯕ ꯋꯥꯔꯤ ꯀꯌꯥ ꯑꯃ ꯂꯤꯗꯨꯅ ꯃꯥꯅ ꯑꯩꯒꯤ ꯃꯇꯥꯡꯗ ꯃꯤꯗ ꯋꯥꯔꯤ ꯂꯤꯈꯤ ꯑꯗꯨꯒ ꯃꯤꯁꯤꯡ ꯑꯗꯨꯅ ꯑꯩꯒ ꯊꯦꯡꯅꯕ ꯃꯇꯝꯗ ꯌꯥꯝꯅ ꯃꯤꯒꯤ ꯐꯤ ꯇꯨꯔꯒ ꯍꯩꯄꯥ ꯁꯥꯔꯨꯕꯒꯤ ꯃꯑꯣꯡꯗ ꯑꯩꯉꯣꯟꯗ ꯃꯤꯅ ꯀꯔꯦꯝꯅꯕ ꯐꯖꯗꯕ ꯂꯤꯆꯠ ꯆꯠꯄ ꯑꯁꯤꯒꯨꯝꯕ ꯏꯀꯥꯏꯕ ꯀꯌꯥ ꯑꯁꯤ ꯑꯩꯅ ꯊꯦꯡꯅꯈꯤ ꯑꯗꯨꯒ ꯏꯃꯥꯟꯅꯕꯤ ꯑꯗꯨꯗ ꯑꯩꯅ ꯏꯀꯥꯏꯕ ꯃꯔꯝꯗꯒꯤ ꯐꯤ ꯑꯗꯨ ꯁꯤꯡꯂꯛꯂꯒꯦ ꯍꯥꯏꯔꯨꯕ ꯇꯥꯔꯒꯁꯨ ꯃꯥꯅ ꯍꯦꯛ ꯑꯩꯉꯣꯟꯗ ꯏꯃꯥꯟꯅꯕꯤ ꯑꯣꯏꯔꯒ ꯐꯤ ꯁꯤꯡꯒꯦ ꯍꯥꯏꯔꯨꯏ ꯍꯥꯏꯕꯒꯤ ꯃꯇꯥꯒꯨꯝ ꯑꯩꯉꯣꯟꯗ ꯂꯥꯟꯅ ꯂꯧꯕ ꯑꯃꯗꯤ ꯑꯩꯉꯣꯟꯗ ꯁꯥꯎꯅꯤꯡꯕ ꯀꯌꯥ ꯑꯃꯁꯨ ꯐꯥꯎꯈꯤ ꯃꯁꯤꯒꯤ ꯐꯤ ꯑꯁꯤꯒꯤ ꯃꯇꯥꯡꯗ ꯑꯩꯅ ꯄꯦꯟꯈꯤꯗꯦ ꯑꯗꯨꯒ ꯑꯩꯅ ꯐꯤ ꯇꯨꯕꯗ ꯊꯦꯡꯅꯈꯤꯕ ꯑꯋꯥꯕ ꯁꯔꯨꯛ ꯑꯗꯨꯗꯤ ꯑꯩꯅ ꯐꯤ ꯇꯨꯕ ꯃꯇꯝꯗ ꯑꯩ ꯅꯨꯄꯤ ꯑꯣꯏꯕꯅꯤꯅ ꯐꯤ ꯂꯧꯕ ꯆꯠꯄ ꯃꯇꯝꯗ ꯏꯊꯟꯇ ꯆꯠꯄꯁꯨ ꯌꯥꯗꯕ ꯑꯗꯨꯒ ꯆꯠꯃꯤꯟꯅꯅꯕ ꯃꯤꯁꯨ ꯂꯩꯇꯕ ꯑꯁꯤꯒꯨꯝꯕ ꯑꯋꯥꯕ ꯀꯌꯥ ꯑꯃꯁꯨ ꯊꯦꯡꯅꯈꯤ ꯑꯗꯨꯒ ꯑꯩꯅ ꯊꯦꯡꯅꯈꯤꯕ ꯑꯋꯥꯕꯁꯤꯡ ꯑꯗꯨꯗ ꯃꯇꯦꯡ ꯄꯥꯡꯕꯤꯅꯕꯁꯨ ꯂꯩꯇꯕ ꯐꯤ ꯇꯨꯕ ꯃꯇꯝꯗ ꯑꯩꯅ ꯑꯩꯒꯤ ꯌꯨꯝꯒꯤ ꯊꯕꯛꯁꯨ ꯑꯩ ꯏꯊꯟ ꯈꯛꯇꯅ ꯇꯧꯕ ꯏꯆꯤꯜ ꯏꯅꯥꯎ ꯑꯅꯤ ꯁꯨꯗꯕ ꯑꯗꯨꯒ ꯑꯩꯅ ꯐꯤ ꯇꯨꯕ ꯃꯇꯝꯗ ꯌꯨꯝꯒꯤ ꯊꯕꯛ ꯂꯣꯏꯁꯤꯜꯂꯒ ꯇꯨꯕ ꯃꯇꯝꯗ ꯅꯣꯡꯃꯒꯤ ꯃꯅꯨꯡꯗ ꯃꯤꯅꯤꯠ ꯃꯉꯥꯗꯒꯤ ꯍꯦꯟꯅ ꯐꯪꯗꯕ ꯁꯤꯒꯨꯝꯕ ꯑꯋꯥꯕ ꯃꯌꯥꯝ ꯑꯃꯁꯨ ꯊꯦꯡꯅꯩ